ꯍꯜꯂꯣ ꯁꯤ ꯀꯦꯕꯤ ꯔꯦꯁꯇꯨꯔꯦꯟꯒꯤ ꯀꯥꯎꯟꯇꯔ ꯑꯣꯏꯕꯤꯗꯣꯏꯔꯣ ꯑꯣ ꯑꯩ ꯉꯔꯥꯡ ꯑꯣꯗꯔ ꯑꯃꯈꯛ ꯇꯧꯖꯔꯝꯕꯅꯦ ꯑꯗꯨꯗ ꯑꯩꯁꯦ ꯀꯦꯛ ꯑꯃꯈꯛ ꯑꯍꯦꯟꯕꯗ ꯑꯣꯗꯔ ꯑꯃ ꯇꯧꯖꯒꯦ ꯇꯧꯕ ꯍꯥꯏꯔꯤꯕ ꯅꯣꯏꯒꯤ ꯔꯦꯁꯇꯨꯔꯦꯟꯁꯤꯗ ꯑꯣꯗꯔ ꯀꯩ ꯀꯩ ꯐ꯭ꯂꯦꯕꯔ ꯐꯪꯒꯦ ꯏꯁꯇ꯭ꯔꯣꯕꯦꯔꯤꯒꯤ ꯐꯪꯕ꯭ꯔꯣ ꯐꯪ ꯇꯥꯔꯒꯗꯤ ꯑꯩ ꯏꯁꯇ꯭ꯔꯣꯕꯦꯔꯤꯒꯤ ꯑꯃꯇꯪ ꯇꯧꯖꯒꯦ ꯑꯩꯁꯦ ꯑꯩꯈꯣꯏꯒꯤ ꯑꯉꯥꯡ ꯑꯃꯈꯛꯀꯤ ꯕꯥꯔꯗꯦꯒꯤ ꯍꯌꯦꯡꯁꯦ ꯇꯧꯖꯒꯗꯧꯕ ꯑꯗꯨꯗꯨꯒꯤ ꯇꯧꯖꯕꯅꯦ ꯑꯗꯣ ꯀꯦꯛꯁꯦ ꯑꯩꯅ ꯄꯥꯝꯕ ꯈꯔ ꯃꯣꯗꯦꯜ ꯈꯔ ꯍꯥꯏꯖꯔꯛꯀꯦ ꯀꯩꯗ ꯏꯁꯇ꯭ꯔꯣꯕꯦꯔꯤꯒꯤꯗ ꯍꯧꯔꯒ ꯀꯩ ꯃꯥꯒꯤ ꯁꯦꯞꯁꯦ ꯂꯞ ꯁꯦꯞꯇꯨꯅ ꯇꯧꯕꯤꯔꯛꯑꯣ ꯑꯗꯨꯒ ꯃꯥꯒꯤ ꯅꯦꯃꯤꯡꯁꯤꯅ ꯑꯩꯒꯤ ꯑꯉꯥꯡꯗꯨꯒꯤ ꯃꯃꯤꯡꯗꯣ ꯑꯗꯨ ꯍꯥꯞꯄꯤꯔꯛꯑꯣ ꯗꯤꯖꯥꯏꯟꯁꯤ ꯈꯤꯇꯪ ꯐꯖꯕ ꯒꯗꯕ ꯃꯑꯣꯡꯗ ꯑꯣꯏꯅ ꯇꯧꯕꯤꯔꯛꯑꯣꯅꯦ ꯑꯗꯨꯒ ꯉꯁꯥꯏꯒꯤ ꯑꯉꯥꯡꯁꯤꯒꯤ ꯃꯃꯤꯡꯁꯤꯅ ꯗꯥꯅꯦꯜ ꯀꯧꯋꯦ ꯑꯗꯨꯒ ꯗꯥꯅꯦꯜꯁꯦ ꯃꯃꯤꯡꯗꯣ ꯐꯖꯅ ꯏꯕꯤꯔꯛꯑꯒ ꯃꯥꯒꯤ ꯆꯍꯤꯁꯨ ꯑꯗꯨꯝ ꯍꯥꯞꯄꯤꯔꯛꯑꯣ ꯑꯗꯨꯒ ꯀꯦꯟꯗꯜꯁꯤꯁꯨ ꯐꯖꯅ ꯌꯥꯝꯅ ꯐꯖꯕ ꯃꯑꯣꯡꯗ ꯑꯣꯏꯅ ꯍꯥꯞꯄꯤꯔꯛꯄ ꯌꯥꯔꯒꯗꯤ ꯑꯗꯨꯃꯥꯏꯅ ꯍꯥꯞꯄꯤꯔꯛꯑꯣ ꯑꯗꯨꯒ ꯀꯦꯛꯁꯤꯒꯤ ꯑꯇꯣꯞꯄ ꯑꯥꯏꯁ ꯀ꯭ꯔꯤꯝꯒꯨꯝꯕꯗꯤ ꯂꯩꯔꯒꯗꯤ ꯑꯥꯏꯁ ꯀ꯭ꯔꯤꯝꯗꯨꯁꯨ ꯑꯗꯨꯝ ꯇꯧꯖꯒꯦ ꯑꯥꯏꯁ ꯀ꯭ꯔꯤꯝꯗꯨꯅ ꯌꯥꯔꯒꯗꯤ ꯆꯣꯀ꯭ꯂꯦꯠꯀꯤ ꯐ꯭ꯂꯦꯕꯔꯗ ꯈꯔ ꯑꯃ ꯄꯥꯝꯖꯔꯦ ꯑꯗꯨꯒ ꯔꯦꯗ ꯕꯦꯜꯕꯦꯗꯀꯤꯗꯁꯨ ꯈꯔ ꯄꯤꯕꯤꯔꯛꯑꯣ ꯑꯗꯨꯒ ꯕ꯭ꯂꯨꯕꯂꯦꯔꯤꯗ ꯕ꯭ꯂꯨꯕꯦꯔꯤꯒꯤꯁꯨ ꯈꯔ ꯄꯥꯝꯖꯩ ꯑꯗꯨꯒ ꯕꯦꯅꯤꯂꯥ ꯐ꯭ꯂꯦꯕꯔꯒꯤꯗꯤ ꯑꯥꯏꯁ ꯀ꯭ꯔꯤꯝꯁꯦ ꯃꯉꯥꯃꯨꯛ ꯑꯗꯨꯃꯥꯏꯅ ꯄꯤꯕꯤꯔꯛꯑꯣ ꯄꯤꯁ ꯃꯉꯥꯃꯨꯛ ꯑꯗꯨꯒ ꯑꯇꯩ ꯑꯇꯩꯗ ꯗꯦꯖꯥꯔꯠ ꯑꯇꯩ ꯀꯩ ꯀꯩ ꯂꯩꯔꯒꯗꯤ ꯑꯗꯨꯁꯨ ꯑꯗꯨꯝ ꯑꯦꯗ ꯑꯣꯟ ꯇꯧꯖꯒꯦ ꯉꯁꯥꯏꯒꯤ ꯀꯦꯛ ꯏꯁꯇ꯭ꯔꯣꯕꯦꯔꯤꯗꯣ ꯑꯗꯨꯒ ꯏꯁꯇ꯭ꯔꯣꯕꯦꯔꯤ ꯅꯠꯇꯕ ꯑꯇꯣꯞꯄ ꯑꯃꯁꯨ ꯑꯣꯗꯔ ꯇꯧꯖꯒꯦ ꯍꯥꯏꯔꯤ ꯍꯟꯗꯛꯀꯤꯁꯤꯅ ꯕꯦꯅꯤꯂꯥ ꯐ꯭ꯂꯦꯕꯔꯗ ꯑꯣꯏꯅ ꯇꯧꯖꯒꯦ ꯑꯗꯨ ꯌꯥꯔꯒꯗꯤ ꯍꯌꯦꯡꯁꯦ ꯃꯇꯝ ꯆꯥꯅ ꯗꯦꯜꯂꯤꯕꯔ ꯇꯧꯕꯤꯔꯛꯑꯣ